ꯍꯜꯂꯣ ꯁꯤꯁꯤꯕꯨ ꯁꯣꯅꯤꯌꯥ ꯁꯦꯟꯗ꯭ꯔꯥ ꯇꯨꯔꯤꯁꯀꯤ ꯒꯥꯏꯗ ꯇꯧꯕꯗꯨ ꯅꯠꯇ꯭ꯔꯣ ꯑꯗꯨꯗ ꯑꯩꯁꯦ ꯏꯁꯥ ꯇꯨꯔꯤꯖꯝꯅꯦꯕꯀꯣ ꯑꯗꯨꯗ ꯁꯦꯟꯗ꯭ꯔꯥꯗ ꯆꯠꯄꯒꯤ ꯑꯄꯥꯝꯕ ꯂꯩꯕ ꯑꯗꯨꯗ ꯁꯦꯟꯗ꯭ꯔꯥꯁꯦ ꯃꯐꯝ ꯖꯥꯒꯗꯨ ꯐꯖꯕ꯭ꯔꯥ ꯀꯃꯥꯏꯅ ꯇꯧꯒꯦꯅ ꯑꯩ ꯒꯥꯏꯗ ꯂꯧꯒꯦꯅ ꯇꯧꯔꯛꯄꯅꯤ ꯑꯣ ꯑꯗꯣ ꯌꯥꯝꯅ ꯐꯖꯅ ꯃꯔꯤꯛ ꯆꯨꯝꯅꯁꯨ ꯇꯥꯛꯄꯤꯔꯤ ꯑꯗꯣ ꯃꯐꯝꯗꯨꯗ ꯑꯩꯈꯣꯏꯒꯤ ꯒꯥꯔꯤ ꯄꯥꯛ ꯇꯧꯕꯒꯤ ꯈꯨꯗꯣꯡ ꯆꯥꯕ ꯂꯩꯒꯗ꯭ꯔꯥ ꯑꯗꯨꯗ ꯒꯥꯔꯤ ꯄꯥꯛ ꯇꯧꯔꯒꯅ ꯍꯥꯏꯕꯗꯤ ꯒꯥꯔꯤ ꯑꯆꯧꯕꯒꯤꯅ ꯀꯌꯥꯅꯣ ꯔꯦꯠ ꯑꯃꯗꯤ ꯂꯩꯒꯅꯤꯗꯅꯀꯣ ꯑꯗꯣ ꯑꯆꯧꯕꯒꯤꯅ ꯀꯌꯥꯅꯣ ꯃꯆꯥꯒꯤꯅ ꯀꯌꯥꯅꯣ ꯍꯥꯏꯕꯅꯆꯤꯡꯕ ꯍꯥꯏꯕꯗꯤ ꯄꯥꯛ ꯐꯖꯅ ꯂꯩꯕ꯭ꯔꯥ ꯖꯥꯒꯥꯗꯨ ꯀꯃꯥꯏꯅ ꯇꯧꯒꯦ

ꯑꯣ ꯑꯗꯨꯗꯤ ꯃꯐꯝ ꯖꯥꯒꯥꯗꯨꯗ ꯂꯦꯛꯄ ꯍꯥꯏꯕꯗꯤ ꯑꯍꯤꯡ ꯑꯃ ꯑꯅꯤ ꯂꯦꯛꯄ ꯌꯥꯕꯒꯤ ꯈꯨꯗꯣꯡ ꯆꯥꯕꯁꯨ ꯂꯩꯒꯗ꯭ꯔꯥ ꯑꯣ ꯑꯗꯣ ꯃꯐꯝꯗꯨꯗ ꯑꯩꯈꯣꯏꯒꯤ ꯆꯥꯕ ꯊꯛꯄꯒꯤꯗꯤ ꯀꯃꯥꯏꯟꯅ ꯇꯧꯏ ꯆꯥꯕ ꯊꯛꯄꯗꯁꯨ ꯑꯗꯨꯝ ꯐꯪꯒꯗ꯭ꯔꯥ ꯅꯠꯇ꯭ꯔꯒꯅ ꯏꯁꯥꯅ ꯑꯣꯏꯅ ꯁꯤꯟꯖꯒꯗ꯭ꯔꯥ ꯑꯣ ꯌꯥꯝꯅ ꯅꯨꯡꯉꯥꯏꯖꯔꯦ ꯑꯗꯨꯗꯤ ꯃꯐꯝꯗꯨꯗ ꯑꯩ ꯂꯥꯛꯑꯝꯗꯥꯏ ꯀꯥꯟꯗ ꯀꯣꯜ ꯑꯃꯨꯛꯇꯪ ꯇꯧꯖꯔꯛꯀꯦ ꯑꯗꯨꯒ ꯃꯐꯝꯗꯨꯒꯤ ꯀꯔꯝꯕ ꯃꯇꯝꯗ ꯀꯃꯥꯏꯟ ꯇꯧꯗꯅ ꯕꯨꯛ ꯇꯧꯒꯅꯤ ꯀꯔꯤ ꯇꯧꯒꯅꯤ ꯍꯥꯏꯕꯁꯤꯡꯗꯣ ꯑꯃꯨꯛꯇꯪ ꯂꯥꯏꯟ ꯑꯃꯨꯛꯀ ꯂꯧꯖꯔꯛꯈꯤꯒꯦ ꯌꯥꯒꯅꯤꯀꯣ ꯍꯣꯏ ꯍꯣꯏ ꯊꯝꯖꯔꯦ ꯊꯝꯖꯔꯦ